ꯍꯦꯜꯂꯣ ꯎꯝ ꯁꯣꯝꯁꯤ ꯀꯩꯅꯣ ꯔꯤꯃꯥ ꯑꯣꯏꯕꯤꯗꯣꯏꯔꯥ ꯑꯩꯁꯦ ꯀꯩꯅꯣ ꯃꯐꯝꯁꯤꯗ ꯂꯝ ꯀꯣꯏꯕ ꯂꯥꯛꯄ ꯃꯤꯅꯦꯕ ꯑꯗꯨꯒ ꯑꯩꯅ ꯃꯐꯝꯁꯤꯗ ꯍꯥꯏꯗꯤ ꯀꯔꯤꯒꯨꯝꯕ ꯈꯔ ꯈꯛ ꯈꯪꯖꯅꯤꯡꯕ ꯂꯩꯕ ꯑꯗꯣ ꯁꯣꯝꯗ ꯍꯪꯖꯒꯦꯅ ꯍꯪꯖꯔꯛꯄꯅꯤ ꯍꯥꯏꯗꯤꯀꯣ ꯑꯩꯅ ꯍꯥꯏꯗꯤ ꯏꯃꯨꯡ ꯑꯃꯗꯀꯣ ꯃꯅꯦꯝꯕꯣꯛꯀ ꯃꯥꯒꯤ ꯃꯃꯧ ꯀꯩꯅꯣ ꯃꯆꯥꯅꯨꯄꯤꯒ ꯃꯥꯒ ꯏꯃꯣꯏꯅꯨꯒꯤ ꯃꯇꯥꯡꯗ ꯒꯣꯗꯗꯦꯁ ꯏꯃꯣꯏꯅꯨꯒꯤ ꯃꯇꯥꯡꯗ ꯋꯥꯔꯤ ꯋꯥꯇꯥꯏ ꯍꯥꯏꯗꯤ ꯁꯥꯟꯅꯕꯒꯤ ꯃꯑꯣꯡ ꯍꯥꯏꯗꯤ ꯀꯃꯥꯏꯅ ꯇꯧꯕ ꯈꯣꯠꯄꯗꯣ ꯑꯝꯇ ꯍꯥꯏꯕꯤꯒꯦꯔꯥ ꯃꯅꯦꯝꯕꯣꯛꯀ ꯃꯆꯥꯅꯨꯄꯤꯒ ꯎꯝ ꯍꯥꯏꯗꯤ ꯃꯥꯒꯤ ꯀꯩꯅꯣ ꯃꯅꯦꯝꯕꯣꯛꯀ ꯃꯆꯥꯅꯨꯄꯤꯒ ꯑꯗꯨꯝ ꯁꯨꯝꯕꯒꯤ ꯑꯣꯏꯅ ꯑꯗꯨꯝ ꯍꯥꯏꯕꯤꯔꯛꯑꯣ

ꯎꯝ ꯏꯃꯣꯏꯅꯨꯒꯤ ꯃꯣꯏꯅ ꯋꯥꯔꯤ ꯁꯥꯟꯅꯕ ꯍꯥꯏꯗꯤ ꯀꯃꯥꯏ ꯇꯧꯁꯤꯒ ꯁꯨꯝ ꯈꯟꯅꯕꯗꯣ ꯀꯃꯥꯏꯅ ꯈꯟꯅꯒꯗꯒꯦ

ꯎꯝ ꯍꯣꯏ ꯑꯗꯣ ꯍꯥꯟꯅꯗꯤ ꯀꯔꯤ ꯍꯥꯏꯕꯤꯌꯣ

ꯍꯣꯏ ꯑꯗꯣ ꯍꯥꯏꯗꯤ ꯀꯩꯅꯣ ꯈꯔꯗꯤ ꯃꯣꯏꯅ ꯏꯃꯣꯏꯅꯨꯁꯦ ꯗꯤꯋꯥꯂꯤꯒꯤ ꯇꯥꯏꯞꯇ ꯃꯩꯒꯨꯝꯕ ꯊꯥꯜꯂꯦ ꯈꯣꯠꯂꯦ ꯑꯩꯈꯣꯏ ꯃꯌꯥꯝꯁꯦ ꯍꯥꯏꯅꯕ ꯑꯗꯨ ꯁꯤꯅ ꯀꯃꯥꯏ ꯇꯧꯕ

ꯎꯝ ꯍꯣꯏ ꯏꯃꯨꯡꯗꯨꯒꯤ ꯃꯆꯥꯁꯤꯡ ꯃꯃꯧꯁꯤꯡ ꯑꯗꯨꯒ ꯃꯅꯦꯝꯁꯤꯡ ꯑꯗꯨꯃꯥꯏꯅ ꯍꯥꯏꯗꯤ ꯑꯗꯨ ꯑꯗꯥ ꯇꯧ ꯍꯥꯏꯔꯒ ꯑꯗꯨꯝ ꯋꯥꯔꯤ ꯁꯥꯟꯅ ꯇꯥꯔꯦ ꯑꯗꯨꯗꯤ ꯑꯗꯨꯝ ꯃꯣꯏ ꯑꯗꯨꯝ ꯍꯥꯏꯗꯤ ꯀꯩꯒꯨꯝꯕ ꯑꯃ ꯇꯧꯔ ꯈꯣꯠꯂꯒ ꯑꯗꯨꯝ ꯇꯧꯅꯕ ꯑꯗꯨꯒꯨꯝꯕ ꯑꯣꯏꯇꯥꯔꯦ ꯑꯗꯨꯗꯤꯀꯣ ꯍꯣꯏ ꯍꯣꯏ ꯌꯥꯝ ꯍꯣꯏ ꯊꯝꯃꯦ ꯃꯇꯨꯡꯗ ꯑꯃꯨꯛ ꯍꯪꯉꯛꯀꯦꯀꯣ